ꯑꯩꯈꯣꯏꯒꯤ ꯇꯥꯏꯕꯪ ꯃꯤ ꯑꯣꯈꯣꯏ ꯄꯨꯟꯁꯤ ꯍꯤꯡꯕ ꯃꯇꯝꯗ ꯑꯩꯈꯣꯏꯕꯨ ꯏꯁꯣꯔꯅ ꯈ꯭ꯋꯥꯏꯗꯒꯤ ꯀꯔꯤꯅ ꯊꯧꯖꯥꯟꯕꯤꯒꯦ ꯍꯥꯏꯕ ꯇꯥꯒꯗꯤ ꯀꯂꯦꯟꯗꯔ ꯍꯥꯏꯕ ꯄꯨꯊꯣꯛꯄꯁꯦ ꯏꯁꯣꯔꯅ ꯑꯩꯈꯣꯏꯉꯣꯟꯗ ꯌꯥꯝ ꯊꯧꯖꯥꯟꯕꯤꯌꯦ ꯑꯩꯈꯣꯏꯕꯨ ꯏꯁꯣꯔꯅ ꯕ꯭ꯂꯦꯁꯤꯡ ꯄꯤꯌꯦ ꯍꯥꯏꯅ ꯈꯨꯗꯝꯁꯨ ꯎꯠꯀꯅꯤ ꯀꯦꯂꯦꯟꯗꯔꯁꯦ ꯇ꯭ꯋꯦꯜꯐ ꯃꯟꯁ ꯂꯩꯌꯦꯀꯣ ꯇ꯭ꯋꯦꯜꯐ ꯃꯟꯁ ꯂꯩꯕꯁꯤꯗ ꯑꯩꯈꯣꯏꯁꯤꯅ ꯊꯕꯛ ꯀꯌꯥ ꯇꯧꯔꯛꯄ ꯃꯇꯝꯗ ꯑꯩꯈꯣꯏꯁꯦ ꯇꯥꯏꯝ ꯇꯦꯕꯜ ꯍꯥꯏꯁꯦ ꯑꯗꯨꯝ ꯆꯠꯂꯦ ꯑꯁꯤꯒꯤ ꯅꯨꯃꯤꯠꯇ ꯑꯁꯤ ꯇꯧꯒꯅꯤ ꯑꯁꯤꯒꯤ ꯅꯨꯃꯤꯠꯇ ꯑꯁꯤ ꯇꯧꯒꯅꯤ ꯍꯥꯏꯕꯁꯦ ꯑꯩꯈꯣꯏ ꯄ꯭ꯔꯤꯄꯤꯌꯥꯔ ꯇꯧꯔꯒ ꯑꯩꯈꯣꯏꯒꯤ ꯇꯨꯡꯗ ꯂꯥꯛꯀꯗꯧꯕ ꯑꯩꯈꯣꯏꯒꯤ ꯄꯨꯟꯁꯤꯁꯦ ꯑꯩꯈꯣꯏꯅ ꯁꯦꯝꯗꯣꯛꯄ ꯃꯇꯝꯗ ꯌꯥꯝ ꯏꯝꯄꯣꯔꯇꯦꯟ ꯑꯣꯏꯌꯦ ꯀꯂꯦꯟꯗꯔꯒꯤ ꯑꯗꯨꯒꯤ ꯃꯇꯤꯛ ꯏꯝꯄꯣꯔꯇꯦꯟ ꯑꯣꯏꯕꯁꯦ ꯑꯩꯈꯣꯏꯉꯣꯟꯗ ꯄꯤꯌꯦ ꯍꯥꯏꯕꯗꯤ ꯋꯥꯟ ꯃꯟ ꯑꯁꯤꯗ ꯊꯥꯔꯇꯤ ꯋꯥꯟ ꯗꯦꯁ ꯂꯩꯕ ꯌꯥꯎꯋꯦ ꯑꯗꯨꯒ ꯃꯟ ꯈꯔꯅ ꯊꯥꯔꯇꯤ ꯗꯦꯁ ꯂꯩꯌꯦ ꯑꯗꯨꯒ ꯈꯔꯅ ꯐꯦꯕꯋꯥꯔꯤꯁꯦ ꯂꯤꯞ ꯏꯌꯔ ꯑꯣꯏꯕ ꯃꯇꯝꯗ ꯇ꯭ꯋꯦꯟꯇꯤ ꯅꯥꯏꯟ ꯑꯣꯏꯌꯦ ꯑꯗꯨ ꯅꯠꯇ꯭ꯔꯗꯤ ꯇ꯭ꯋꯦꯟꯇꯤ ꯑꯩꯠ ꯂꯩꯌꯦ ꯇꯥꯏꯝꯁꯦ ꯄꯨꯡꯁꯦ ꯑꯗꯨꯒ ꯅꯨꯃꯤꯠꯁꯦ ꯄꯤꯔꯒ ꯌꯦꯡꯂꯒ ꯑꯩꯈꯣꯏꯅ ꯊꯕꯛ ꯇꯧꯋꯦ ꯑꯗꯨꯒ ꯑꯩꯈꯣꯏꯅ ꯂꯥꯏꯔꯤꯛ ꯑꯃ ꯑꯃ ꯇꯧꯅꯤꯡꯉꯦ ꯍꯥꯏꯕ ꯃꯇꯝꯁꯨ ꯁ꯭ꯀꯨꯜꯗꯁꯨ ꯑꯦꯛꯖꯥꯝ ꯊꯥꯒꯅꯤ ꯍꯥꯏꯕ ꯃꯇꯝꯗ ꯑꯦꯛꯖꯥꯝꯄꯜ ꯑꯣꯏꯔꯒ ꯁ꯭ꯀꯨꯜ ꯑꯃ ꯁ꯭ꯀꯨꯜ ꯍꯥꯏ ꯁ꯭ꯀꯨꯜꯒꯤ ꯁ꯭ꯀꯨꯜ ꯑꯃꯗꯗꯤ ꯑꯦꯛꯖꯥꯝꯁꯦ ꯃꯔꯤꯔꯛ ꯀꯨꯝꯕ ꯄꯥꯡꯊꯣꯛꯄ ꯂꯩꯌꯦꯀꯣ ꯇꯥꯏꯝꯁꯦ ꯌꯦꯡꯂꯒ ꯑꯩꯈꯣꯏꯅ ꯀꯂꯦꯟꯗꯔꯁꯦ ꯊꯥꯁꯦ ꯌꯦꯡꯂꯒ ꯑꯁꯤꯒꯤ ꯅꯨꯃꯤꯠꯇ ꯑꯦꯛꯖꯥꯝ ꯇꯧꯒꯅꯤ ꯑꯁꯤꯒꯤ ꯅꯨꯃꯤꯠꯇ ꯑꯦꯛꯖꯥꯝ ꯇꯧꯒꯅꯤꯅ ꯐꯖꯅ ꯄ꯭ꯔꯤ ꯄ꯭ꯂꯥꯟ ꯇꯧꯔꯒ ꯑꯩꯈꯣꯏꯉꯣꯟꯗꯁꯨ ꯎꯍꯜꯂꯦ ꯑꯗꯨꯒ ꯑꯩꯒꯤ ꯄꯨꯟꯁꯤꯁꯤꯗ ꯑꯩꯅ ꯑꯩꯅ ꯊꯕꯛ ꯇꯧꯒꯅꯤ ꯍꯥꯏꯔꯗꯤ ꯂꯥꯏꯛ ꯍꯌꯦꯡ ꯑꯁꯤꯒꯤ ꯅꯨꯃꯤꯠꯇ ꯑꯁꯤ ꯇꯧꯒꯅꯤꯀꯣ ꯃꯟꯗꯦꯗ ꯑꯁꯤ ꯇꯧꯒꯅꯤ ꯇꯨꯋꯤꯁꯗꯦꯗ ꯑꯁꯤ ꯇꯧꯒꯅꯤ ꯖꯅꯋꯥꯔꯤꯗ ꯑꯩꯒꯤ ꯊꯕꯛ ꯂꯣꯏꯐꯝ ꯊꯣꯛꯄꯁꯦ ꯁꯤ ꯇꯧꯒꯅꯤꯀꯣ ꯐꯦꯕꯋꯥꯔꯤꯗ ꯁꯤ ꯑꯩꯒꯤ ꯂꯣꯏꯐꯝ ꯊꯣꯛꯄꯁꯦ ꯇꯧꯒꯅꯤꯀꯣ ꯍꯥꯏꯅ ꯑꯩꯈꯣꯏꯅ ꯐꯖꯅ ꯆꯦꯛꯁꯤꯟꯅ ꯇꯧꯋꯦ ꯑꯍꯧꯕ ꯀꯨꯝꯁꯤ ꯀꯨꯝꯍꯩ ꯍꯥꯏꯕ ꯇꯥꯔꯦ ꯀꯨꯝꯍꯩ ꯂꯥꯛꯄꯗꯁꯨ ꯀꯂꯦꯟꯗꯔꯁꯤꯅ ꯑꯩꯈꯣꯏꯕꯨ ꯑꯗꯨꯒꯤ ꯃꯇꯤꯛ ꯑꯩꯈꯣꯏꯕꯨ ꯑꯩꯈꯣꯏꯕꯨ ꯎꯍꯟꯕꯤꯕ ꯐꯪꯉꯦ ꯑꯁꯤꯒꯤ ꯅꯨꯃꯤꯠ ꯂꯩꯔꯝꯗꯥꯏꯗ ꯁꯨꯇꯤ ꯍꯥꯏꯕꯁꯦ ꯀꯂꯦꯟꯗꯔ ꯌꯦꯡꯂꯒ ꯈꯪꯕꯅꯤ ꯑꯗꯨꯒ ꯑꯣꯐꯤꯁ ꯀꯥꯕ ꯃꯤꯅꯁꯨ ꯑꯣꯐꯤꯁꯇ ꯑꯗꯨꯝ ꯆꯠꯂꯒ ꯂꯩꯌꯦ ꯑꯗꯨꯒ ꯁꯨꯇꯤ ꯂꯩꯕ ꯃꯇꯝꯗꯁꯨ ꯃꯈꯣꯏꯁꯤꯅ ꯀꯂꯦꯟꯗꯔꯁꯤꯗ ꯌꯦꯡꯂꯒ ꯁꯤꯗꯤ ꯁꯨꯇꯤ ꯂꯩꯌꯦꯀꯣ ꯍꯥꯏꯅ ꯃꯈꯣꯏꯒꯤ ꯂꯥꯏꯐꯇꯁꯨ ꯑꯗꯨꯝ ꯌꯥꯝ ꯅꯨꯡꯉꯥꯏꯅ ꯂꯩꯍꯟꯕꯤꯕ ꯉꯝꯃꯦꯀꯣ ꯑꯗꯨꯅꯁꯨ ꯀꯂꯦꯟꯗꯔꯁꯦ ꯑꯩꯈꯣꯏꯒꯤ ꯄꯨꯟꯁꯤꯗ ꯌꯥꯝ ꯍꯦꯜꯞ ꯑꯣꯏꯌꯦ ꯑꯗꯨꯗꯒꯤꯗꯤ ꯖꯅꯋꯥꯔꯤ ꯇꯨ ꯗꯤꯁꯦꯝꯕꯔ ꯂꯩꯕ ꯆꯍꯤꯁꯤꯗ ꯖꯅꯋꯥꯔꯤ ꯍꯥꯏꯕꯁꯤꯗꯤ ꯑꯦꯅꯤ ꯏꯌꯔꯒꯤ ꯐꯥꯔ꯭ꯁ ꯍꯧꯔꯛꯄ ꯃꯟꯅꯤꯅ ꯑꯩꯈꯣꯏꯅ ꯑꯗꯨꯒꯤ ꯅꯨꯃꯤꯠꯇꯗꯤ ꯖꯅꯋꯥꯔꯤ ꯍꯦꯛ ꯖꯅꯋꯥꯔꯤ ꯌꯧꯈ꯭ꯔꯕ ꯃꯇꯝꯗ ꯑꯩꯈꯣꯏ ꯇ꯭ꯋꯦꯜꯐ ꯃꯟꯁꯇ ꯊꯥꯒꯗꯕ ꯑꯩꯈꯣꯏꯅ ꯊꯧꯔꯥꯡꯁꯦ ꯑꯩꯈꯣꯏꯅ ꯁꯤꯟꯕ ꯍꯧꯋꯦ ꯖꯅꯋꯥꯔꯤ ꯌꯧꯔꯛꯄ ꯃꯇꯝꯗ ꯑꯩꯈꯣꯏ ꯁꯤ ꯇꯧꯒꯅꯤꯀꯣ ꯑꯁꯤ ꯇꯧꯒꯅꯤ ꯍꯥꯏꯅ ꯑꯩꯈꯣꯏꯅ ꯄ꯭ꯂꯥꯟ ꯇꯧꯋꯦ ꯑꯗꯨꯒ ꯆꯍꯤ ꯇꯪꯈꯥꯏ ꯌꯧꯔꯛꯈ꯭ꯔꯦ ꯍꯥꯏꯅ ꯍꯥꯏꯕ ꯇꯥꯔꯒꯗꯤ ꯀꯂꯦꯟꯗꯔꯗ ꯖꯨꯟ ꯖꯨꯂꯥꯏ ꯌꯧꯔꯛꯈ꯭ꯔꯦ ꯖꯨꯟ ꯖꯨꯂꯥꯏ ꯌꯧꯔꯛꯄ ꯃꯇꯝꯗꯗꯤ ꯐꯧꯒꯨꯝꯕ ꯊꯥꯅꯔꯒ ꯐꯧꯒꯨꯝꯕ ꯑꯣꯛꯅꯔꯛꯄ ꯃꯇꯝꯗꯒꯤ ꯑꯩꯈꯣꯏꯅ ꯊꯕꯛ ꯑꯗꯨꯝ ꯇꯧꯔꯛꯄꯁꯦ ꯑꯩꯈꯣꯏ ꯉꯣꯟꯗ ꯌꯥꯝ ꯂꯥꯏꯛ ꯑꯩꯈꯣꯏꯕꯨꯁꯨ ꯂꯥꯏꯐꯇ ꯌꯥꯝ ꯏꯖꯤ ꯑꯣꯏꯍꯜꯂꯦꯀꯣ ꯑꯗꯨꯒ ꯑꯩꯈꯣꯏꯒꯤ ꯗꯦ ꯇꯨ ꯗꯦ ꯑꯦꯛꯇꯤꯕꯤꯇꯤꯁ ꯑꯣꯏꯕ ꯃꯇꯝꯗ ꯑꯩꯈꯣꯏꯁꯦ ꯑꯗꯨꯝ ꯀꯂꯦꯟꯗꯔꯁꯦ ꯌꯦꯡꯂꯒ ꯑꯩꯈꯣꯏꯕꯨꯁꯨ ꯑꯗꯨꯝ ꯍꯔꯥꯎꯍꯜꯂꯦ ꯂꯥꯏꯛ ꯑꯁꯤ ꯄꯨꯟꯁꯤꯗ ꯑꯁꯤ ꯂꯥꯛꯈ꯭ꯔꯅꯤꯀꯣ ꯍꯥꯏꯕ ꯇꯥꯔꯒꯗꯤ ꯈꯔ ꯀꯂꯦꯟꯗꯔꯁꯤꯅ ꯑꯗꯨꯝ ꯑꯩꯈꯣꯏꯕꯨ ꯎꯍꯟꯕ ꯐꯪꯉꯦ ꯑꯗꯨꯒ ꯅꯦꯛꯁ ꯏꯌꯔ ꯑꯗꯨꯒ ꯀꯝꯃꯤꯡ ꯏꯌꯔꯒꯨꯝꯕꯗꯁꯨ ꯀꯂꯦꯟꯗꯔꯁꯦ ꯂꯩꯔꯝꯗꯕ ꯇꯥꯔꯒꯗꯤ ꯑꯩꯈꯣꯏꯗꯤ ꯑꯗꯨꯝ ꯂꯥꯏꯛ ꯐꯖꯅꯁꯨ ꯑꯩꯈꯣꯏꯒꯤ ꯂꯥꯏꯐꯇ ꯑꯩꯈꯣꯏꯗꯣ ꯆꯠꯄꯒꯨꯝꯕꯁꯨ ꯉꯝꯗꯕꯤꯗ ꯑꯣꯏꯔꯝꯕꯁꯨ ꯌꯥꯏꯀꯣ ꯑꯗꯨꯒ ꯑꯩꯈꯣꯏꯅ ꯑꯩꯒꯤ ꯂꯥꯏꯐꯇ ꯑꯗꯨꯒꯤ ꯃꯇꯤꯛ ꯀꯂꯦꯟꯗꯔꯁꯤꯅ ꯑꯩꯕꯨ ꯑꯦꯛꯇꯤꯕꯤꯇꯤꯁ ꯀꯌꯥꯗ ꯃꯇꯦꯡ ꯄꯥꯡꯕꯤꯌꯦ ꯂꯣꯏꯅꯃꯛꯁꯦ ꯑꯩꯈꯣꯏꯅ ꯊꯕꯛ ꯇꯧꯕ ꯈꯨꯗꯤꯡꯃꯛꯇ ꯇꯥꯏꯝ ꯇꯦꯕꯜ ꯇꯧꯔꯒ ꯇꯧꯗꯧꯅꯦ ꯍꯥꯏꯕꯁꯦ ꯀꯂꯦꯟꯗꯔꯗꯒꯤ ꯌꯦꯡꯂꯒ ꯑꯩꯈꯣꯏ ꯑꯗꯨꯝ ꯇꯧꯕ ꯐꯪꯉꯦ